ꯍꯧꯖꯤꯛ ꯀꯥꯟꯗꯤ ꯁꯝꯅ ꯍꯥꯏꯔꯕꯗ ꯀꯦꯃꯤꯀꯦꯜ ꯄꯣꯠꯁꯦ ꯑꯩꯈꯣꯏ ꯌꯥꯝꯅ ꯆꯥꯕ ꯐꯪꯗꯦ ꯂꯩꯁꯨ ꯂꯩꯇꯦ ꯍꯥꯏꯕꯗꯤ ꯑꯩꯈꯣꯏ ꯚꯤꯜꯂꯦꯖꯔꯒꯤ ꯍꯥꯏꯔꯒꯗꯤ ꯑꯩꯈꯣꯏ ꯈꯨꯟꯒꯤ ꯃꯤ ꯍꯥꯏꯔꯒꯗꯤ ꯑꯩꯈꯣꯏ ꯈꯨꯟꯁꯦ ꯂꯥꯏꯛ ꯁꯟꯊꯤꯒꯨꯝꯕ ꯈꯛꯇ ꯌꯨꯁ ꯇꯧꯋꯦ ꯑꯗꯨꯗꯤ ꯌꯥꯝꯅꯁꯨ ꯀꯦꯃꯤꯀꯦꯜ ꯌꯥꯎꯗꯦ ꯑꯗꯨꯅ ꯍꯥꯔꯒꯨꯝꯕ ꯌꯥꯎꯗꯕ ꯄꯣꯠ ꯆꯥꯕꯅꯤꯅ ꯄꯣꯠꯀꯨꯝꯕꯁꯨ ꯑꯃꯨꯔꯛ ꯍꯦꯛꯈ꯭ꯔꯁꯨ ꯂꯥꯏꯛ ꯋꯥꯟ ꯋꯤꯛꯀꯨꯝꯕꯁꯨ ꯊꯝꯕ ꯐꯪꯉꯦ ꯐ꯭ꯔꯤꯠꯁꯀꯨꯝꯕ ꯑꯣꯏꯒꯦꯔ ꯑꯗꯨꯝ ꯃꯄꯥꯟꯒꯨꯝꯕꯗ ꯑꯣꯏꯒꯦꯔ ꯊꯝꯕ ꯐꯪꯉꯦ ꯑꯗꯨꯒ ꯀꯨꯏꯅꯁꯨ ꯊꯝꯕ ꯐꯪꯉꯦ ꯃꯔꯝꯗꯤ ꯀꯦꯃꯤꯀꯦꯜ ꯌꯥꯎꯗꯕꯅꯤꯅ ꯄꯣꯠꯁꯨ ꯋꯦꯁ ꯑꯣꯏꯗꯦ ꯑꯗꯨꯒ ꯆꯥꯕ ꯃꯇꯝꯗꯁꯨ ꯍꯛꯆꯥꯡꯁꯨ ꯐꯩꯌꯦ ꯅꯥꯕꯁꯨ ꯂꯩꯇꯦ ꯑꯗꯨꯅ ꯍꯧꯖꯤꯛꯇꯗꯤ ꯍꯧꯖꯤꯛꯇꯤ ꯃꯥꯔꯀꯦꯠꯇꯁꯨ ꯑꯗꯨꯒꯨꯝꯕ ꯉꯥꯛꯇ ꯑꯣꯏꯌꯦ ꯍꯥꯏꯕꯗꯤ ꯀꯦꯃꯤꯀꯦꯜ ꯄꯣꯠꯇꯤ ꯃꯤꯅ ꯌꯨꯁ ꯃꯤꯅ ꯄꯥꯝꯁꯨ ꯄꯥꯝꯗꯦ ꯍꯧꯖꯤꯛꯇꯤ ꯍꯥꯏꯕꯗꯤ ꯀꯦꯃꯤꯀꯦꯜꯒꯤ ꯍꯥꯔ ꯌꯥꯎꯕ ꯄꯣꯠꯇꯤ ꯃꯤꯅ ꯆꯥꯔꯒ ꯍꯛꯆꯥꯡꯁꯨ ꯐꯠꯇꯦ ꯑꯗꯨꯅ ꯀꯦꯃꯤꯀꯦꯜꯒꯤ ꯄꯣꯠ ꯌꯥꯎꯗꯕꯗꯤ ꯑꯩꯈꯣꯏ ꯆꯥꯔꯒ ꯑꯗꯨꯝ ꯍꯛꯆꯥꯡꯁꯨ ꯐꯩꯌꯦ ꯑꯗꯨꯒꯤ ꯍꯧꯖꯤꯛꯇꯤ ꯃꯥꯔꯀꯦꯠꯇꯗꯤ ꯑꯌꯥꯝꯕ ꯑꯗꯨꯒꯨꯝꯕ ꯄꯣꯠꯁꯦ ꯌꯨꯁ ꯇꯧꯋꯦ ꯍꯥꯏꯅ ꯑꯩ ꯍꯥꯏꯖꯅꯤꯡꯏ ꯑꯗꯨꯒ ꯈꯨꯟꯗꯗꯤ ꯑꯩꯈꯣꯏ ꯁꯟꯊꯤꯒꯨꯝꯕ ꯈꯛꯇ ꯍꯥꯞꯂꯒ ꯑꯩꯈꯣꯏ ꯍꯥꯔꯒꯨꯝꯕꯁꯨ ꯌꯨꯁ ꯇꯧꯗꯦ ꯑꯗꯨꯅ ꯌꯦꯟꯁꯥꯡ ꯅꯥꯄꯤꯒꯨꯝꯕꯁꯨ ꯌꯦꯟꯁꯥꯡ ꯅꯥꯄꯤꯗ ꯍꯥꯏꯔꯣ ꯀꯔꯤ ꯀꯔꯥꯗ ꯍꯥꯏꯔꯣ ꯂꯣꯏꯅ ꯐꯖꯩꯌꯦ ꯑꯗꯨꯒ ꯅꯥꯕꯁꯨ ꯄꯤꯗꯦ ꯍꯛꯆꯥꯡꯁꯨ ꯐꯍꯜꯂꯦ ꯑꯗꯨꯅ ꯃꯥꯔꯀꯦꯠꯀꯨꯝꯕꯁꯨ ꯂꯣꯏꯅꯃꯛ ꯑꯗꯨ ꯌꯨꯁ ꯇꯧꯋꯦ ꯍꯧꯖꯤꯛꯀꯥꯟꯗꯤ ꯍꯥꯏꯅ ꯍꯥꯏꯅꯤꯡꯉꯦ